ꯑꯣꯏ ꯏꯇꯥꯎ ꯍꯥꯏꯕꯤꯌꯨ ꯎꯝ

ꯑꯦ ꯏꯇꯥꯎ ꯂꯥꯛꯑꯣ ꯀꯣꯏꯕ ꯃꯅꯤꯄꯨꯔꯗ ꯌꯥꯝ ꯐꯖꯕ ꯀꯪꯂꯥ ꯂꯩꯔꯦ ꯂꯣꯛꯇꯥꯛ ꯂꯦꯛ ꯂꯩꯔꯦ ꯀꯩꯕꯨꯜꯂꯝꯖꯥꯎ ꯂꯩꯔꯦ ꯑꯗꯒꯤ ꯌꯥꯝ ꯐꯖꯕ ꯃꯌꯥꯝ ꯂꯩ ꯀꯣꯏꯁꯤ ꯂꯥꯛꯑꯣ ꯍꯣꯏ ꯍꯣꯏ ꯂꯥꯛꯑꯣ ꯏꯇꯥꯎꯅ ꯂꯥꯛꯄꯒꯤ ꯑꯩ ꯉꯁꯤ ꯊꯣꯂꯛꯑꯦ ꯍꯥꯏꯕꯩꯗꯣ ꯑꯗꯨꯒꯤ ꯃꯥꯡꯖꯧꯅꯅ ꯑꯩꯉꯣꯟꯗ ꯀꯣꯜ ꯑꯃꯗꯤ ꯇꯧꯕꯤꯔꯛꯑꯣꯕ ꯑꯗꯨꯒ ꯍꯥꯏꯔꯛꯑꯣ ꯑꯗꯨꯒ ꯏꯇꯥꯎꯒ ꯄꯨꯜꯂꯒ ꯑꯩꯒ ꯄꯨꯟꯅ ꯀꯣꯏꯕꯗꯣ ꯆꯠꯃꯤꯟꯅꯁꯦꯕ ꯑꯣ ꯐꯔꯦ ꯐꯔꯦ ꯎꯝ